ꯑꯍꯥꯟꯕꯗ ꯑꯩꯈꯣꯏꯅ ꯃꯅꯤꯄꯨꯔꯤ ꯂꯣꯟꯁꯦ ꯉꯥꯡꯕ ꯀꯥꯟꯗ ꯑꯩꯈꯣꯏ ꯃꯅꯤꯄꯨꯔꯤꯅꯤ ꯍꯥꯏꯕ ꯁꯤꯃꯗꯤ ꯏꯁꯦꯡ ꯁꯦꯡꯅ ꯇꯥꯛꯑꯦ ꯑꯗꯨꯒ ꯃꯐꯝ ꯈꯨꯗꯤꯡꯃꯛꯇ ꯏꯟꯗꯤꯌꯥꯒꯤ ꯃꯐꯝ ꯈꯨꯗꯤꯡꯃꯛꯇ ꯑꯗꯒꯤ ꯄ꯭ꯔꯤꯊꯤꯕꯤꯒꯤ ꯃꯐꯝ ꯈꯨꯗꯤꯡꯃꯛꯇ ꯂꯩꯕ ꯃꯇꯝꯗ ꯑꯩꯈꯣꯏꯅ ꯃꯅꯤꯄꯨꯔꯤ ꯑꯩꯈꯣꯏꯒꯤ ꯃꯁꯦꯟꯒꯤ ꯃꯅꯤꯄꯨꯔꯤ ꯃꯁꯦꯟꯁꯤꯡꯁꯦ ꯑꯃꯇ ꯑꯣꯏꯅ ꯄꯨꯟꯁꯟꯅꯉꯥꯏ ꯒꯤꯗꯃꯛꯇ ꯃꯅꯤꯄꯨꯔ ꯂꯣꯟꯁꯦ ꯁꯤꯖꯟꯅꯩ ꯑꯗꯨꯒ ꯑꯩꯈꯣꯏꯒꯤ ꯑꯩꯈꯣꯏꯒꯤ ꯃꯅꯤꯄꯨꯔꯒꯤ ꯂꯣꯟ ꯑꯁꯦ ꯑꯁꯤꯅ ꯑꯩꯈꯣꯏꯒꯤ ꯁ꯭ꯇꯦꯠꯀꯤ ꯑꯣꯏꯕ ꯑꯩꯈꯣꯏ ꯃꯅꯤꯄꯨꯔꯅꯤ ꯍꯥꯏꯕ ꯑꯗꯨꯁꯨ ꯇꯥꯛꯆꯩ ꯑꯗꯨꯒ ꯃꯅꯤꯄꯨꯔꯒꯤ ꯃꯅꯤꯄꯨꯔꯤ ꯍꯥꯏꯗꯤ ꯃꯅꯤꯄꯨꯔꯤꯗꯁꯨ ꯑꯇꯣꯞꯄ ꯑꯇꯣꯞꯄ ꯂꯝꯗꯒꯤ ꯃꯌꯥꯝ ꯑꯃ ꯂꯥꯛꯑꯦ ꯑꯗꯨꯒ ꯃꯈꯣꯏꯅ ꯃꯅꯤꯄꯨꯔꯤꯒꯤꯅꯤ ꯍꯥꯏꯕꯒꯤ ꯑꯩꯈꯣꯏ ꯃꯅꯤꯄꯨꯔꯤꯅꯤ ꯍꯥꯏꯖꯕ ꯑꯁꯤꯁꯨ ꯃꯈꯣꯏꯅ ꯂꯣꯟꯊꯣꯔꯛꯏꯕ ꯂꯣꯟꯗꯨꯅ ꯑꯗꯨꯝ ꯇꯥꯛꯆꯩ ꯍꯥꯏꯗꯤ ꯃꯍꯥꯛ ꯃꯅꯤꯄꯨꯔꯤꯅꯤ ꯑꯣꯔ ꯃꯍꯥꯛ ꯃꯅꯤꯄꯨꯔꯤ ꯅꯠꯇꯦ ꯍꯥꯏꯕꯁꯦ ꯃꯅꯤꯄꯨꯔꯗ ꯃꯅꯤꯄꯨꯔ ꯃꯅꯨꯡꯗ ꯇꯣꯈꯥꯏ ꯇꯣꯈꯥꯏꯕ ꯔꯤꯂꯤꯖꯟꯁꯤꯡ ꯃꯌꯥꯝ ꯑꯃ ꯂꯩꯈ꯭ꯔꯦ ꯑꯗꯨ ꯃꯈꯣꯏꯅ ꯑꯩꯈꯣꯏꯅ ꯀꯧꯏꯔꯕꯒꯤ ꯃꯃꯥꯡꯗꯒꯤ ꯃꯃꯥꯡꯉꯩꯗꯒꯤ ꯃꯅꯤꯄꯨꯔꯤꯗ ꯈꯨꯟꯗꯥꯔꯤꯕ ꯇꯣꯉꯥꯟ ꯇꯣꯉꯥꯟꯕ ꯔꯤꯂꯤꯖꯟꯁꯤꯡꯁꯤꯅ ꯃꯅꯤꯄꯨꯔꯤ ꯂꯣꯟ ꯉꯥꯡꯕꯒꯤ ꯃꯑꯣꯡ ꯃꯇꯧꯁꯤ ꯈꯦꯠꯅꯩ ꯑꯗꯨꯒ ꯃꯈꯣꯏꯒꯤ ꯃꯑꯣꯡ ꯃꯇꯧ ꯑꯗꯨꯅ ꯃꯍꯥꯛꯁꯦ ꯉꯥꯡꯉꯛꯏꯕ ꯃꯤꯗꯣ ꯀꯔꯝꯕ ꯀꯜꯆꯔꯒꯤ ꯀꯔꯝꯕ ꯃꯐꯝꯗ ꯂꯩꯕ ꯃꯅꯤꯄꯨꯔꯒꯤ ꯃꯐꯝꯗꯒꯤꯅꯣ ꯍꯥꯏꯕꯗꯣ ꯑꯩꯈꯣꯏꯅ ꯑꯗꯨꯝ ꯇꯥꯛꯆꯩ ꯑꯗꯨꯒ ꯃꯅꯤꯄꯨꯔꯤꯅꯤ ꯍꯥꯏꯔꯒ ꯑꯗꯤ ꯃꯩꯇꯩ ꯄꯥꯉꯜ ꯃꯩꯇꯩ ꯄꯥꯉꯜꯅ ꯃꯅꯤꯄꯨꯔꯤ ꯂꯣꯟꯕ ꯃꯇꯝꯗ ꯈꯦꯠꯅꯩ ꯑꯗꯨꯒ ꯃꯩꯇꯩꯁꯤꯡ ꯃꯩꯇꯩꯁꯤꯡꯅ ꯃꯅꯤꯄꯨꯔꯤ ꯂꯣꯟꯕ ꯃꯇꯝꯗꯁꯨ ꯈꯦꯠꯅꯩ ꯑꯗꯨꯒ ꯅꯥꯒꯥ ꯇꯥꯡꯈꯨꯜ ꯒꯨꯝꯕꯅ ꯀꯕꯨꯏ ꯒꯨꯝꯕꯅ ꯃꯅꯤꯄꯨꯔꯤ ꯂꯣꯜꯂꯛꯄ ꯀꯥꯟꯗꯁꯨ ꯈꯦꯠꯅꯕ ꯑꯗꯨꯝ ꯂꯩ ꯑꯗꯨꯒ ꯃꯅꯤꯄꯨꯔꯤꯗꯤ ꯂꯣꯏꯅ ꯊꯣꯛꯇꯣꯏꯅꯤꯀꯣ ꯍꯥꯏꯁꯦ ꯑꯗꯣ ꯃꯈꯣꯏꯒꯤ ꯍꯥꯏꯗꯤ ꯃꯅꯤꯄꯨꯔꯤ ꯂꯣꯟꯕꯒꯤ ꯃꯇꯨꯡ ꯏꯟꯅ ꯃꯅꯤꯄꯨꯔ ꯃꯅꯨꯡꯗꯁꯨ ꯃꯁꯥꯅ ꯃꯁꯥꯁꯦ ꯀꯔꯝꯕ ꯖꯥꯇꯤꯅꯣ ꯍꯥꯏꯕꯗꯣ ꯇꯥꯛꯆꯩ ꯑꯗꯣ ꯁꯨꯃꯥꯏꯅ ꯇꯧꯔꯒ ꯑꯩꯈꯣꯏꯅ ꯃꯅꯤꯄꯨꯔꯤ ꯂꯣꯟ ꯑꯁꯦ ꯔꯦꯄ꯭ꯔꯖꯦꯟ ꯇꯧꯋꯤ ꯏꯟꯗꯤꯌꯥꯒꯤ ꯃꯐꯝ ꯈꯨꯗꯤꯡꯃꯛꯇ ꯑꯗꯨꯒ ꯃꯅꯤꯄꯨꯔꯒꯤ ꯃꯅꯨꯡꯗꯁꯨ ꯑꯗꯨꯝ ꯔꯤꯄ꯭ꯔꯖꯦꯟ ꯇꯧꯖꯩ